ꯂꯝꯕꯤꯒꯤ ꯃꯔꯝꯗ ꯋꯥꯔꯤ ꯈꯔ ꯁꯥꯁꯤ ꯇꯧꯕ ꯑꯩꯈꯣꯏꯒꯤ ꯍꯟꯗꯛꯀꯤ ꯅꯣꯡ ꯏꯁꯤꯡ ꯆꯨꯕꯁꯤꯗ ꯂꯝꯕꯤ ꯗ꯭ꯔꯦꯟ ꯁꯦꯝꯃꯤꯕ ꯈꯣꯠꯂꯤꯕꯁꯦ ꯃꯔꯝ ꯑꯃ ꯆꯥꯗ꯭ꯔꯦ ꯃꯃꯥꯡꯗ ꯁꯦꯃꯝꯕꯁꯤꯡ ꯌꯥꯝꯅ ꯄꯤꯛꯄ ꯑꯗꯒꯤ ꯀꯩꯅꯣ ꯏꯁꯤꯡꯁꯤ ꯆꯦꯟꯊꯣꯛꯐꯝ ꯂꯩꯇꯗꯅ ꯌꯨꯝ ꯀꯩ ꯊꯨꯝꯕ ꯈꯣꯠꯄ ꯑꯗꯒꯤ ꯂꯝꯕꯤꯗ ꯑꯃꯣꯠ ꯑꯀꯥꯏ ꯇꯥꯎꯊꯔꯛꯄ ꯀꯔꯤ ꯀꯔꯥꯁꯦ ꯑꯝꯐꯥꯎ ꯂꯝꯕꯤꯗ ꯂꯣꯏ ꯊꯣꯛ ꯂꯩꯔꯦ ꯑꯗꯨ ꯁꯤꯒꯤꯁꯤꯕꯨ ꯁꯦꯝꯕꯒꯤ ꯈꯣꯠꯄꯒꯤ ꯀꯔꯤꯝꯇ ꯀꯩꯅꯣ ꯂꯩꯇꯕ꯭ꯔꯕ ꯗ꯭ꯔꯦꯟꯁꯤ ꯌꯥꯝ ꯄꯤꯛꯄ ꯍꯥꯟꯅ ꯆꯟꯕꯁꯦ ꯑꯩꯈꯣꯏꯅ ꯇꯧꯍꯟꯅꯤꯡꯂꯤꯕ ꯃꯑꯣꯡꯗꯨꯗ ꯗ꯭ꯔꯦꯟꯁꯤ ꯆꯟꯕꯤꯔꯝꯗ꯭ꯔꯦ ꯑꯗꯨꯅ ꯏꯁꯤꯡꯁꯤ ꯅꯣꯡ ꯈꯤꯇꯪ ꯆꯨꯕ ꯀꯥꯟꯗ ꯏꯁꯤꯡ ꯁꯤ ꯌꯥꯝꯅ ꯍꯥꯏꯗꯤ ꯆꯦꯟꯕꯗꯨ ꯉꯝꯗꯕꯅꯤꯅ ꯂꯣꯏꯅ ꯌꯨꯝ ꯀꯩꯗ ꯊꯨꯝꯖꯤꯜꯂꯛꯄ ꯌꯥꯎꯕ ꯑꯗꯒꯤ ꯊꯣꯡꯒꯥꯟꯗ ꯍꯦꯛ ꯄꯥꯁꯤꯜꯂꯒ ꯆꯦꯟꯕ ꯑꯗꯨꯒꯨꯝꯕ ꯌꯥꯝꯅ ꯅꯨꯡꯉꯥꯏꯇꯕ ꯃꯌꯥꯝ ꯑꯃ ꯊꯣꯛꯄ ꯍꯥꯏꯕ ꯇꯥꯔꯦ ꯑꯗꯨꯗ ꯐꯣꯟꯁꯤ ꯂꯥꯏꯟ ꯂꯧꯔꯛꯄꯅꯤ ꯂꯝꯕꯤꯁꯤ ꯍꯥꯟꯅ ꯁꯦꯝꯈꯤꯕ ꯀꯣꯏꯂꯥꯁ ꯀꯥꯁꯤ ꯂꯣꯏꯅ ꯑꯩꯈꯣꯏꯒꯤ ꯑꯩꯈꯣꯏꯅ ꯊꯥꯕꯒꯤ ꯁꯨꯛ ꯌꯥꯝꯅ ꯊꯥꯅ ꯊꯥꯕꯤꯎ ꯍꯥꯏꯕꯒꯤ ꯍꯤꯁꯥꯕ ꯄꯤꯈ꯭ꯔꯤꯗꯨꯒ ꯍꯧꯖꯤꯛ ꯊꯥꯔꯝꯃꯤꯕ ꯍꯤꯁꯥꯕꯁꯤꯒ ꯌꯥꯝꯅ ꯈꯦꯠꯅꯕ ꯂꯝꯕꯤ ꯊꯣꯡꯁꯦ ꯑꯗꯨꯅ ꯒꯥꯔꯤ ꯑꯃ ꯀꯔꯤ ꯑꯃ ꯉꯜꯂꯞ ꯀꯩꯅꯣ ꯇꯧꯕ ꯀꯥꯟꯗ ꯀꯥꯏꯔꯛꯄ ꯌꯥꯝ ꯊꯨꯅ ꯑꯗꯨ ꯁꯤ ꯅꯣꯏ ꯄ꯭ꯔꯣꯒ꯭ꯔꯥꯝꯗ ꯀꯩꯅꯣ ꯇꯧꯗꯕ꯭ꯔꯥ ꯀꯃꯥꯏꯅ ꯇꯧꯕꯅꯣꯕ ꯁꯤꯕꯣ ꯑꯗꯣ ꯂꯝꯕꯤꯒꯤ ꯂꯝꯕꯤꯒꯤ ꯑꯄꯥꯛꯄꯒꯤ ꯁꯔꯨꯛꯁꯦ ꯂꯝꯕꯤꯒꯤ ꯁꯨꯛ ꯄꯤꯒꯗꯕꯅꯦꯕ ꯁꯔꯀꯥꯔꯒꯤ ꯃꯥꯏꯀꯩꯗꯒꯤ ꯃꯣꯏꯒꯤ ꯂꯃꯕꯤꯁꯤ ꯁꯨꯛ ꯄꯥꯛꯀꯗꯝꯃꯦꯅ ꯀꯩꯅꯣ ꯇꯧꯔꯒ ꯃꯁꯤꯡ ꯄꯤꯊꯣꯛꯏꯁꯤ ꯃꯁꯤ ꯀꯣꯏꯂꯥꯁ ꯊꯥꯕ ꯀꯥꯟꯗ ꯑꯄꯥꯛꯄꯒꯤ ꯁꯔꯨꯛꯁꯤ ꯂꯣꯏꯅ ꯊꯥꯗꯕꯁꯤꯕꯨꯅ ꯀꯃꯥꯏꯅ ꯇꯧꯔꯤꯖꯥꯠꯅꯣ ꯐꯤꯠ ꯇꯔꯥ ꯑꯃ ꯑꯥ ꯑꯗꯨꯅꯦ ꯑꯣꯖꯥ ꯍꯣꯏ ꯃꯌꯥꯝꯅ ꯂꯥꯛꯇ꯭ꯔꯤꯉꯩꯒꯤ ꯃꯔꯛꯁꯤꯗ ꯑꯩꯈꯣꯏꯁꯨ ꯑꯗꯨꯝ ꯂꯩꯀꯥꯏꯁꯤꯒꯤ ꯑꯣꯏꯕ ꯁꯣꯁꯦꯜ ꯁꯥꯔꯕꯤꯁ ꯈꯔ ꯑꯗꯨꯝ ꯂꯝꯕꯤ ꯊꯣꯡꯁꯤ ꯆꯜꯂꯛꯄ ꯀꯥꯟꯗ ꯈꯔ ꯅꯨꯡꯉꯥꯏꯅꯕ ꯍꯥꯏꯗꯠ ꯈꯣꯇꯠꯄ ꯑꯗꯒꯤ ꯀꯩꯅꯣ ꯇꯧꯕꯁꯤ ꯇꯧꯔꯒ ꯔꯦꯗꯤꯗ ꯊꯝꯃꯒꯦꯅ ꯈꯜꯂꯦ ꯑꯣ ꯑꯣ ꯍꯣꯏ